ꯑꯇꯣꯞꯄ ꯆꯥꯎꯈꯠꯄ ꯁꯍꯔ ꯃꯛꯇ ꯆꯠꯂꯨꯗ꯭ꯔꯒꯁꯨ ꯒꯥꯏꯅꯤꯒꯤ ꯑꯣꯏꯕ ꯁꯤꯗꯗꯤ ꯑꯩꯈꯣꯏꯒꯤ ꯀꯛꯆꯤꯡꯁꯤꯗ ꯂꯩꯔꯤꯕ ꯂꯥꯏꯌꯦꯡ ꯁꯪ ꯑꯁꯤ ꯑꯇꯣꯞꯄꯒ ꯆꯥꯡꯗꯝꯅꯕ ꯑꯗꯨꯝ ꯌꯥꯔꯦ ꯍꯥꯏꯅ ꯑꯩꯍꯛꯀꯤ ꯃꯣꯠꯇ ꯈꯟꯖꯩ